ꯑꯩꯅ ꯂꯝꯖꯦꯜ ꯆꯦꯟꯕꯁꯦ ꯀꯩꯅꯣ ꯅꯨꯃꯤꯗꯥꯡꯋꯥꯏꯗ ꯆꯦꯟꯕꯅꯤꯀꯣ ꯆꯦꯟꯕꯁꯦ ꯃꯤꯅꯤꯠ ꯀꯩꯅꯣ ꯃꯤꯅꯤꯠꯇꯤ ꯂꯩꯇꯦ ꯑꯩꯅ ꯀꯤꯂꯣꯃꯤꯇꯔ ꯇꯔꯥꯃꯉꯥꯒꯨꯝꯕ ꯑꯗꯣ ꯇꯔꯥꯗꯒꯤ ꯇꯔꯥꯃꯉꯥꯒꯨꯝꯕꯗꯤ ꯆꯦꯜꯂꯦꯕꯀꯣ ꯑꯗꯣ ꯄꯨꯡꯈꯥꯏꯒꯨꯝꯕꯗꯤ ꯆꯪꯕ ꯌꯥꯎꯏ ꯑꯍꯟꯗꯤ ꯈꯤꯇꯪ ꯈꯤꯇꯪꯗꯤ ꯆꯠꯄꯒꯨꯝꯕꯁꯨ ꯆꯠꯂꯦꯕꯀꯣ ꯆꯦꯟꯗꯕꯁꯨ ꯌꯥꯎꯋꯦꯕꯀꯣ ꯑꯗꯣ ꯍꯞꯇꯥ ꯑꯃꯗ ꯁꯦ ꯃꯔꯤ ꯃꯔꯤꯅꯤ ꯆꯦꯜꯂꯦꯕ ꯆꯦꯟꯕꯁꯦ ꯀꯩꯅꯣ ꯃꯊꯛ ꯀꯥꯒꯗꯕ ꯅꯠꯇ꯭ꯔꯒ ꯃꯈꯥ ꯀꯨꯝꯒꯗꯕ ꯑꯗꯨꯒꯨꯝꯕꯁꯨ ꯈꯔ ꯃꯣꯏꯅ ꯌꯦꯡꯉꯒ ꯆꯦꯜꯂꯦꯕꯀꯣ ꯃꯊꯛ ꯀꯥꯒꯦ ꯍꯥꯏꯔꯗꯤ ꯑꯗꯨꯝ ꯀꯤꯂꯣꯃꯦꯇꯔ ꯇꯔꯥ ꯑꯗꯨꯗ ꯂꯣꯏꯔꯦ ꯃꯈꯥ ꯀꯨꯝꯒꯦ ꯍꯥꯏꯔꯗꯤ ꯃꯈꯥꯗꯤ ꯀꯨꯟꯃꯉꯥꯒꯨꯝꯕ ꯆꯦꯟꯕ ꯌꯥꯎꯋꯦꯕꯀꯣ ꯑꯗꯨ ꯍꯧꯖꯤꯛꯀꯥꯟꯗꯤ ꯀꯟꯅ ꯆꯦꯟꯁꯨ ꯆꯦꯟꯗ꯭ꯔꯦ ꯑꯗꯣ ꯑꯩꯁꯦ ꯄꯨꯡꯈꯥꯏꯒꯨꯝꯕꯗꯤ ꯆꯠꯂꯦ ꯅꯨꯡꯇꯤ ꯅꯨꯃꯤꯠ ꯃꯔꯤꯁꯦ ꯍꯞꯇꯥ ꯑꯃꯗꯨꯗ ꯑꯗꯨ ꯑꯩ ꯆꯦꯟꯕꯁꯦ ꯀꯔꯤꯒꯤ ꯑꯣꯏꯅ ꯑꯩ ꯆꯦꯟꯕ ꯍꯧꯋꯦ ꯍꯥꯏꯕꯁꯦ ꯑꯩ ꯍꯥꯟꯅꯗꯤ ꯆꯦꯟꯕꯗꯤ ꯑꯗꯨꯝ ꯄꯥꯝꯕꯗꯤ ꯂꯩꯇꯦꯕꯀꯣ ꯁꯥꯟꯅꯕꯗꯤ ꯈꯔ ꯒꯦꯝꯁ ꯀꯨꯝꯕꯗꯤ ꯁꯥꯟꯅꯩ ꯑꯗꯨ ꯆꯦꯟꯕꯁꯤ ꯀꯌꯥꯃꯨꯛ ꯄꯥꯝꯗꯕ ꯑꯃ ꯂꯩꯕ ꯍꯥꯟꯅꯗꯤ ꯑꯗꯣ ꯍꯧꯖꯤꯛꯇꯤ ꯆꯦꯟꯂ ꯆꯦꯜꯂꯒ ꯂꯝꯖꯦꯜ ꯆꯦꯜꯂꯒ ꯏꯁꯥꯗ ꯅꯨꯡꯉꯥꯏꯕ ꯋꯥꯈꯜ ꯅꯠꯇ꯭ꯔꯒ ꯇꯨꯝꯕꯗ ꯌꯥꯝ ꯅꯨꯡꯉꯥꯏꯅ ꯇꯨꯝꯕꯗꯣ ꯑꯗꯨꯁꯨ ꯌꯥꯝ ꯄꯥꯝꯕ ꯍꯧꯔꯦꯕ ꯑꯗꯨꯅ ꯏꯁꯥꯒꯤ ꯍꯛꯁꯦꯜꯒꯤꯗꯃꯛꯀ ꯑꯩꯁꯦ ꯌꯥꯝ ꯇꯣꯏꯅ ꯐꯝꯃꯒ ꯊꯕꯛ ꯇꯧꯕꯅꯤꯅ ꯂꯝꯖꯦꯜ ꯆꯦꯟꯕꯁꯦ ꯌꯥꯝ ꯅꯨꯡꯉꯥꯏꯒꯅꯤ ꯑꯣꯏꯅ ꯈꯜꯂꯒ ꯍꯧꯖꯤꯛꯇꯤ ꯍꯧꯔꯦꯕꯀꯣ ꯑꯗꯨ ꯂꯝꯖꯦꯜꯁꯦ ꯆꯦꯜ ꯆꯦꯜꯂꯒ ꯏꯔꯨꯔꯒ ꯆꯥꯛ ꯆꯥꯔꯒ ꯑꯗꯨꯝ ꯑꯩꯈꯣꯏꯅ ꯉꯥꯏꯍꯥꯛ ꯂꯩꯔꯒ ꯇꯨꯝꯗꯗꯤ ꯀꯌꯥ ꯌꯥꯝ ꯅꯨꯡꯉꯥꯏꯌꯦꯕꯀꯣ ꯇꯨꯝꯕꯁꯦ ꯀ꯭ꯋꯥꯂꯤꯇꯤ ꯐꯖꯅ ꯇꯨꯝꯕ ꯑꯃ ꯂꯩꯌꯦꯕ ꯑꯗꯣ ꯐꯖꯅ ꯇꯨꯝꯂꯗꯤ ꯑꯗꯨ ꯍꯌꯦꯡ ꯑꯗꯨꯒꯤ ꯍꯌꯦꯡꯁꯦ ꯌꯥꯝ ꯄ꯭ꯔꯗꯛꯇꯤꯞ ꯑꯣꯏꯔꯦ ꯊꯕꯛꯁꯨ ꯐꯖꯅ ꯇꯧꯕ ꯉꯝꯃꯦ ꯋꯥꯈꯜꯁꯨ ꯀꯩꯅꯣ ꯈꯟꯕ ꯌꯥꯝ ꯅꯨꯡꯉꯥꯏꯅ ꯗꯤꯁꯤꯖꯟꯁꯦ ꯌꯥꯝ ꯄꯨꯊꯣꯛꯄꯗꯣ ꯑꯗꯨꯒꯨꯝ ꯂꯣꯏ ꯌꯥꯕꯅꯦꯕ ꯑꯗꯨꯅ ꯍꯥꯏꯗꯤ ꯅꯨꯡꯇꯤꯒꯤ ꯆꯦꯟꯕ ꯑꯗꯨꯒꯨꯝꯕ ꯄꯥꯝꯃꯦ